ꯑꯩ ꯃꯄꯥꯟꯗ ꯑꯩ ꯃꯅꯤꯄꯨꯔꯒꯤ ꯃꯄꯥꯟꯗ ꯆꯠꯂꯨꯔꯦ ꯒꯨꯍꯥꯇꯤꯗ ꯒꯨꯍꯥꯇꯤꯗ ꯆꯠꯂꯤꯕꯁꯦ ꯑꯩꯒꯤ ꯏꯆꯦ ꯑꯃꯁꯨꯡ ꯑꯩꯈꯣꯏ ꯏꯕꯥꯏ ꯄꯣꯁꯇꯤꯡ ꯇꯥꯔꯒ ꯂꯩꯕꯅꯤ ꯒꯨꯍꯥꯇꯤꯗ ꯑꯗꯨꯗ ꯑꯩ ꯀꯣꯏꯕ ꯑꯣꯏꯅ ꯆꯠꯈꯤꯕꯅꯤ ꯌꯥꯝꯅ ꯀꯨꯏꯔꯦ ꯑꯩꯅ ꯆꯠꯈꯤꯕꯁꯤ ꯅꯥꯏꯟꯇꯤꯟ ꯅꯥꯏꯟꯇꯤ ꯅꯥꯏꯟ ꯑꯩꯅ ꯀ꯭ꯂꯥꯁ ꯇꯦꯟꯁꯨ ꯀ꯭ꯂꯥꯁ ꯇꯦꯟ ꯊꯥꯕ ꯂꯣꯏꯕ ꯑꯗꯨꯋꯥꯏꯗꯅꯤ ꯑꯩꯈꯣꯏ ꯐꯦꯃꯤꯂꯤ ꯑꯣꯏꯅ ꯆꯠꯈꯤꯕꯅꯤ ꯑꯩꯒꯤ ꯕ꯭ꯔꯗꯔ ꯁꯤꯁꯇꯔ ꯂꯣꯏꯅ ꯌꯥꯎꯔꯒ ꯀꯣꯏꯕ ꯑꯣꯏꯅ ꯒꯨꯍꯥꯇꯤ ꯃꯅꯤꯄꯨꯔ ꯚꯥꯕꯟꯗ ꯑꯩꯈꯣꯏ ꯏꯕꯥꯏꯅ ꯑꯗꯨꯗ ꯊꯕꯛ ꯇꯧꯔꯒ ꯂꯩꯈꯤꯕꯅꯦ ꯑꯗꯨꯒꯤ ꯃꯇꯨꯡꯗ ꯑꯩ ꯗꯦꯜꯂꯤꯗꯁꯨ ꯆꯠꯂꯨꯔꯦ ꯗꯦꯜꯂꯤꯗꯅ ꯑꯩ ꯊꯕꯛ ꯊꯕꯛꯀꯤꯅꯤ ꯑꯩꯅ ꯆꯠꯂꯨꯔꯤꯁꯤ ꯖꯣꯕ ꯁꯤꯛ ꯇꯧꯕꯒꯤꯅꯤ ꯗꯦꯜꯂꯤ ꯅꯦꯍꯔꯨ ꯄ꯭ꯂꯦꯁꯇ ꯂꯩꯕ ꯑꯩꯈꯣꯏꯒꯤ ꯏꯟꯇꯔꯅꯦꯁꯅꯦꯜ ꯕꯤꯜꯗꯤꯡ ꯀꯧꯋꯤ ꯑꯗꯨꯒꯤ ꯕꯤꯜꯗꯤꯡꯗꯨ ꯑꯗꯨꯒꯤꯗꯨꯗ ꯆꯠꯂꯨꯕꯅꯤ ꯑꯗꯨꯒ ꯑꯩ ꯊꯥ ꯑꯃ ꯑꯅꯤ ꯖꯣꯕꯀꯤ ꯑꯗꯨꯝ ꯑꯩ ꯑꯦꯞꯄ꯭ꯂꯥꯏ ꯇꯧꯋꯤ ꯑꯗꯨ ꯑꯗꯨ ꯃꯔꯤ ꯃꯉꯥ ꯑꯦꯞꯄ꯭ꯂꯥꯏ ꯇꯧꯔꯕ ꯃꯇꯨꯡꯗ ꯑꯗꯨꯗ ꯅꯦꯍꯔꯨ ꯄ꯭ꯂꯦꯁꯀꯤ ꯏꯟꯇꯔꯅꯦꯁꯅꯦꯜ ꯕꯤꯜꯗꯤꯡꯒꯤꯗꯨꯗ ꯈꯜꯂꯛꯈꯤꯕꯅꯤ ꯑꯗꯨꯒ ꯑꯩ ꯊꯥ ꯅꯤꯄꯥꯟ ꯆꯍꯤ ꯑꯃꯒꯤ ꯃꯌꯥꯗ ꯇꯧꯔꯝꯃꯦ ꯑꯗꯨ ꯏꯟꯚꯦꯁꯃꯦꯟ ꯀꯝꯄꯅꯤꯅꯤ ꯑꯗꯨ ꯑꯦꯛꯁꯄꯔꯤꯌꯦꯟꯁ ꯌꯥꯝ ꯅꯨꯡꯉꯥꯏꯈꯤ ꯑꯩ ꯄꯤ ꯖꯤꯗ ꯂꯩꯔꯛꯈꯤ ꯑꯩ ꯐ꯭ꯔꯦꯟꯒ ꯁꯤꯌꯥꯔ ꯇꯧꯔꯒ ꯔꯨꯝꯗꯨꯁꯨ ꯑꯗꯨ ꯗꯦꯜꯂꯤꯁꯤ ꯌꯥꯝꯅ ꯁꯥꯏ ꯑꯩꯕꯨ ꯍꯥꯏꯖꯧ ꯍꯥꯏꯔꯒ ꯗꯦꯜꯂꯤ ꯑꯩ ꯌꯥꯝ ꯋꯥꯅ ꯂꯦꯜꯂꯛꯈꯤ ꯌꯥꯝ ꯁꯥꯕꯅ ꯑꯦ ꯁꯤꯁꯨ ꯀꯨꯂꯔꯁꯨ ꯀꯔꯤꯝꯇ ꯊꯝꯈꯤꯗꯦ ꯑꯩ ꯔꯨꯝꯐꯥꯎ ꯔꯨꯝꯗꯨꯗ ꯑꯗꯨꯅ ꯌꯥꯝ ꯁꯥꯏ ꯑꯗꯨꯒ ꯇꯨꯝꯕꯁꯤꯁꯨ ꯌꯥꯝ ꯊꯦꯡꯅ ꯇꯨꯝꯃꯤ ꯑꯥꯗꯗꯤ ꯗꯦꯜꯂꯤꯗꯗꯤ ꯑꯐꯇꯔ ꯇꯨ ꯑꯦ ꯑꯦꯝ ꯁꯨꯃꯥꯏꯅ ꯇꯨꯝꯃꯦ ꯑꯗꯨꯒ ꯍꯧꯕꯗꯤ ꯍꯣꯏ ꯊꯕꯛ ꯇꯧꯔꯕꯅꯤꯅ ꯉꯟꯅ ꯑꯗꯨꯝ ꯑꯩꯒꯤ ꯊꯕꯛ ꯆꯠꯄꯒꯤ ꯇꯥꯏꯃꯤꯡ ꯅꯥꯏꯟ ꯑꯦ ꯑꯦꯝ ꯑꯗꯨ ꯅꯪꯅꯕ ꯑꯗꯨꯝ ꯄꯨꯡ ꯅꯤꯄꯥꯟ ꯁꯨꯋꯥꯏꯗ ꯑꯗꯨꯝ ꯍꯧꯔꯦ ꯑꯗꯨꯒ ꯑꯩ ꯆꯥꯅ ꯊꯛꯅꯕ ꯑꯩ ꯑꯗꯨꯝ ꯑꯩꯅ ꯊꯣꯡꯖꯔꯦ ꯑꯩꯒꯤ ꯐ꯭ꯔꯦꯟꯅꯁꯨ ꯊꯣꯡꯕ ꯌꯥꯎꯋꯤ ꯃꯥꯒ ꯑꯩꯒ ꯔꯣꯁꯇꯔ ꯅꯥꯏꯔꯒ ꯃꯥꯅ ꯑꯃꯨꯛ ꯊꯣꯡ ꯑꯩꯅ ꯑꯃꯨꯛ ꯊꯣꯡ ꯇꯧꯋꯤ ꯑꯗꯨ ꯌꯥꯝ ꯁꯥꯕꯅ ꯑꯣꯏꯔꯒ ꯅꯥꯁꯨ ꯌꯥꯝ ꯀꯟꯅ ꯅꯥꯏ ꯑꯗꯨꯝ ꯌꯥꯝ ꯇꯣꯏꯅ ꯅꯥꯏ ꯑꯩ ꯍꯛꯆꯥꯡꯁꯤꯁꯨ ꯀꯌꯥ ꯑꯩꯉꯣꯟꯗ ꯑꯅꯥꯕ ꯑꯃ ꯂꯩꯕꯅꯤꯅ ꯑꯩ ꯑꯗꯨꯝ ꯅꯥꯏ ꯌꯥꯝ ꯇꯣꯏꯅ ꯑꯗꯨꯝ ꯁꯨꯇꯤꯒꯁꯨ ꯂꯧꯋꯤ ꯑꯩꯈꯣꯏꯒꯤ ꯃꯦꯝꯗꯨꯁꯨ ꯌꯥꯝ ꯐꯩ ꯕꯣꯁꯇꯨꯁꯨ ꯑꯗꯨꯅ ꯑꯩ ꯅꯥꯔꯦ ꯈꯣꯠꯂꯦ ꯍꯥꯏꯕꯗ ꯑꯗꯨꯝ ꯑꯩ ꯃꯦꯝꯈꯣꯏꯅ ꯑꯗꯨꯝ ꯑꯩ ꯒ꯭ꯔꯥꯟ ꯇꯧꯕꯤ ꯑꯩ ꯁꯨꯇꯤ ꯂꯤꯞꯁꯤꯡꯁꯨ ꯑꯗꯣ ꯑꯩ ꯌꯥꯝ ꯑꯦꯛꯁꯄꯔꯤꯌꯦꯟꯁ ꯌꯥꯝ ꯅꯨꯡꯉꯥꯏꯔꯛꯈꯤ ꯗꯦꯜꯂꯤꯗ ꯕꯦꯠ ꯑꯃꯁꯨꯡ ꯒꯨꯠ ꯑꯦꯛꯁꯄꯔꯤꯌꯦꯟꯁ ꯑꯅꯤꯃꯛ ꯂꯣꯏꯅ ꯑꯩ ꯐꯦꯁ ꯇꯧꯔꯛꯈꯤ ꯗꯦꯜꯂꯤꯗ